ꯃꯅꯤꯄꯨꯔꯗꯒꯤ ꯏꯟꯗ꯭ꯌꯥꯒꯤ ꯃꯄꯥꯟꯗ ꯂꯥꯏꯔꯤꯛ ꯇꯝꯒꯦ ꯍꯥꯏꯔꯗꯤ ꯑꯩꯈꯣꯏ ꯑꯍꯥꯟꯕꯗ ꯈꯔ ꯁ꯭ꯀꯣꯂꯔꯁꯤꯞ ꯂꯩꯔꯦ ꯑꯗꯨꯗ ꯐ꯭ꯔꯣꯝ ꯑꯦꯕꯣꯔꯗ ꯑꯦꯕꯣꯔꯗꯇ ꯇꯝꯒꯦ ꯍꯥꯏꯕ ꯇꯥꯔꯗꯤ ꯑꯩꯈꯣꯏ ꯑꯦꯖꯦꯟ ꯑꯃꯒꯤ ꯊ꯭ꯔꯨꯗꯁꯨ ꯃꯌꯥꯝ ꯆꯠꯅꯕ ꯂꯩꯔꯦ ꯅꯠꯇ꯭ꯔꯒ ꯁꯦꯜꯐ ꯑꯣꯏꯅ ꯆꯠꯄ ꯃꯌꯥꯝ ꯂꯩꯔꯦ ꯑꯗꯨꯅ ꯑꯍꯥꯟꯕꯗ ꯇꯝꯕ ꯆꯠꯀꯦ ꯍꯥꯏꯕ ꯇꯥꯔꯗꯤ ꯑꯍꯥꯟꯕꯗ ꯑꯦꯕꯣꯔꯗꯇ ꯇꯝꯒꯦ ꯍꯥꯏꯕ ꯇꯥꯔꯗꯤ ꯄꯥꯁꯄꯣꯔꯠ ꯇꯥꯟꯅꯕ ꯑꯗꯨꯒꯤ ꯃꯊꯪꯗ ꯕꯤꯖꯥ ꯇꯥꯟꯅꯕ ꯑꯗꯨ ꯇꯧꯔꯒ ꯃꯊꯪꯗ ꯁ꯭ꯄꯣꯟꯁꯔꯁꯤꯞ ꯀꯔꯤ ꯀꯔꯤ ꯁ꯭ꯀꯣꯂꯥꯔꯁꯤꯞ ꯀꯩ ꯀꯩ ꯂꯩꯕꯒꯦ ꯍꯥꯏꯕꯗꯨ ꯌꯦꯡꯉꯅꯤ ꯑꯗꯨꯒ ꯀꯟꯁꯜꯇꯦꯁꯟ ꯐꯖꯅ ꯆꯠꯇ꯭ꯔꯤꯀꯥꯟꯗ ꯑꯩꯈꯣꯏꯅ ꯇꯥꯟꯅꯕ ꯌꯥꯕ ꯃꯤ ꯇꯥꯟꯅꯔꯒ ꯆꯨꯝꯕ ꯑꯆꯨꯝꯕ ꯌꯨꯅꯤꯕꯔꯁꯤꯇꯤꯗ ꯃꯤꯡ ꯆꯟꯅꯕ ꯑꯩꯈꯣꯏ ꯍꯣꯠꯅꯒꯗꯕꯅꯤ